ꯍꯟꯗꯛ ꯇꯨꯌꯦꯞ ꯑꯦꯛꯖꯥꯝ ꯂꯣꯏꯕꯒꯤ ꯑꯩꯈꯣꯏ ꯏꯃꯥꯟꯅꯕ ꯑꯍꯨꯝ ꯑꯃꯅꯦ ꯏꯃꯥꯟꯅꯕꯤ ꯑꯃꯅꯦ ꯑꯩꯈꯣꯏ ꯑꯥ ꯂꯗꯥꯛꯇ ꯀꯣꯏꯕ ꯆꯠꯀꯅꯤ ꯅꯨꯃꯤꯠ ꯇꯔꯥ ꯃꯉꯥꯅꯤ ꯅꯤ ꯑꯗꯣ ꯏꯃꯥꯟꯅꯕꯤ ꯑꯅꯤ ꯑꯃꯁꯨ ꯍꯦꯟꯒꯠꯂꯛꯄꯁꯨ ꯌꯥꯏ ꯑꯗꯣ ꯅꯪꯒꯤ ꯀꯦꯞꯇꯣ ꯂꯨꯄꯥ ꯀꯌꯥ ꯂꯧꯒꯅꯤ ꯄꯩꯁꯥ ꯀꯌꯥꯅꯣꯗꯣ ꯈꯔ ꯑꯍꯟꯕꯗꯤ ꯄꯥꯝꯏ ꯑꯗꯣ ꯅꯣꯡꯃꯒꯤ ꯀꯌꯥ ꯀꯌꯥ ꯇꯥꯒꯗꯣꯏꯅꯣ ꯑꯗꯨꯁꯨ ꯑꯃꯨꯛꯇ ꯑꯩꯉꯣꯟꯗ ꯀꯟꯐꯥꯝ ꯇꯥꯅ ꯍꯥꯏꯕꯤꯔꯛꯑꯣ